ꯑꯩꯅ ꯄꯤꯛꯂꯤꯉꯥꯏꯗꯒꯤ ꯇꯝꯕ ꯑꯩꯅ ꯄꯤꯛꯂꯤꯉꯥꯏꯗꯒꯤ ꯇꯝꯕ ꯁ꯭ꯀꯨꯜ ꯍꯥꯏꯔꯒꯗꯤ ꯑꯍꯥꯟꯕ ꯑꯩꯁꯦ ꯀ꯭ꯂꯥꯁ ꯅꯔꯖꯔꯤ ꯀꯦꯖꯤ ꯇꯝꯃꯛꯇꯦ ꯑꯗꯨꯒ ꯀ꯭ꯂꯥꯁ ꯋꯥꯟꯗꯒꯤ ꯑꯗꯨꯝ ꯇꯝꯃꯛꯑꯦ ꯀ꯭ꯂꯥꯁ ꯋꯥꯟꯒ ꯇꯨꯒ ꯀ꯭ꯂꯥꯁ ꯋꯥꯟ ꯁꯔꯀꯥꯔ ꯁ꯭ꯀꯨꯜꯗ ꯇꯝꯃꯦ ꯇꯨ ꯄ꯭ꯔꯥꯏꯚꯦꯠ ꯁ꯭ꯀꯨꯜꯗ ꯇꯝꯃꯦ ꯊ꯭ꯔꯤꯅ ꯑꯩ ꯀꯦꯔꯂꯥꯗ ꯑꯗꯨꯝ ꯆꯠꯂꯦ ꯑꯗꯨꯒ ꯊ꯭ꯔꯤ ꯂꯣꯏꯔ ꯃꯇꯨꯡꯗ ꯐꯣꯔꯅ ꯍꯜꯂꯛꯑꯒ ꯑꯩꯈꯣꯏꯒꯤ ꯑꯗꯨꯝ ꯑꯩꯈꯣꯏ ꯂꯩꯀꯥꯏꯒꯤ ꯑꯗ꯭ꯋꯥꯏꯗ ꯇꯝꯁꯤꯜꯂꯒ ꯑꯗꯒꯤ ꯐꯣꯔ ꯑꯇꯣꯞꯄ ꯑꯃꯨꯛ ꯁ꯭ꯀꯨꯜꯗ ꯑꯃꯨꯛ ꯍꯣꯡꯉꯦ ꯑꯗꯨꯒ ꯐꯥꯏꯞꯇꯒꯤꯅ ꯑꯥꯏꯠ ꯐꯥꯎ ꯑꯃꯅ ꯄ꯭ꯔꯣꯒ꯭ꯔꯦꯁꯤꯞꯇ ꯇꯝꯃꯦ ꯑꯗꯨꯒ ꯅꯥꯏꯟꯅ ꯅꯥꯏꯟꯅ ꯅꯥꯏꯟꯒ ꯇꯦꯟꯒꯅ ꯁꯔꯀꯥꯔꯒꯤ ꯁ꯭ꯀꯨꯜꯗ ꯇꯝꯁꯤꯜꯂꯦ ꯁꯉꯥꯏꯌꯨꯝꯐꯝ ꯖꯨꯅꯤꯌꯥꯔ ꯍꯥꯏ ꯁ꯭ꯀꯨꯜꯗ ꯑꯗꯨꯒ ꯇꯦꯟ ꯊꯥꯔ ꯃꯇꯨꯡ ꯀ꯭ꯂꯥꯁ ꯏꯂꯚꯦꯟ ꯇꯨꯌꯦꯜꯐꯀꯅ ꯀꯩꯗ ꯔꯣꯌꯦꯜ ꯁ꯭ꯀꯨꯜ ꯋꯥꯡꯖꯤꯡꯒꯤꯗ ꯇꯝꯃꯦ ꯑꯗꯨꯒ ꯑꯗꯨꯗꯩ ꯀꯣꯔꯣꯅꯥ ꯂꯩꯈꯤꯕꯗꯒꯤ ꯄ꯭ꯔꯃꯣꯁꯟ ꯑꯣꯏꯅ ꯄꯤꯔꯛꯈ꯭ꯔꯦ ꯑꯗꯨꯒ ꯍꯧꯖꯤꯛꯅ ꯂꯤꯂꯣꯡ ꯀꯣꯂꯦꯖꯇ ꯕꯤ ꯑꯦ ꯐꯤꯞ ꯁꯦꯃꯤꯁꯇꯔ ꯇꯧꯖꯔꯤ